ꯃꯅꯤꯄꯨꯔꯤ ꯂꯣꯟ ꯑꯁꯤ ꯑꯩꯈꯣꯏ ꯃꯩꯇꯩꯁꯤꯡꯅ ꯉꯥꯡꯅꯕ ꯑꯔꯤꯕ ꯂꯣꯟ ꯃꯈꯜ ꯑꯃꯅꯤ ꯂꯣꯟ ꯑꯁꯤ ꯃꯩꯇꯩꯩꯅ ꯑꯌꯥꯝꯕ ꯉꯥꯡꯅꯕ ꯃꯔꯝꯅ ꯃꯅꯤꯄꯨꯔꯗꯁꯨ ꯃꯩꯇꯩꯅ ꯃꯁꯤꯡ ꯌꯥꯝꯅ ꯇꯥꯕꯅ ꯃꯅꯤꯄꯨꯔꯤ ꯍꯥꯏꯅ ꯈꯪꯅꯩ ꯑꯗꯨꯒ ꯍꯥꯏꯔꯤꯕ ꯂꯣꯟ ꯑꯁꯤ ꯃꯁꯥꯒꯤ ꯃꯌꯦꯛ ꯂꯩꯖꯕ ꯑꯔꯤꯕ ꯃꯇꯝꯒꯤ ꯂꯣꯟ ꯑꯃꯅꯤ ꯍꯥꯏꯔꯤꯕ ꯂꯣꯟ ꯑꯁꯤ ꯑꯩꯈꯣꯏꯅ ꯏꯟꯗꯤꯌꯥꯗ ꯃꯅꯨꯡꯗ ꯏꯟꯗꯤꯌꯥꯒꯤ ꯃꯅꯨꯡꯗ ꯂꯩꯕ ꯃꯇꯝꯗ ꯍꯤꯟꯗꯤ ꯉꯥꯡꯕꯒꯤ ꯃꯍꯨꯠꯇ ꯑꯩꯈꯣꯏ ꯏꯁꯥꯅ ꯏꯁꯥꯒꯤ ꯑꯣꯏꯅ ꯂꯩꯖꯔꯤꯕ ꯑꯩꯈꯣꯏꯒꯤ ꯏꯔꯣꯟ ꯉꯥꯡꯖꯕ ꯑꯁꯤ ꯃꯇꯧ ꯇꯝꯗꯨꯅ ꯂꯝꯗꯝ ꯑꯁꯤꯒꯤ ꯈꯨꯟꯗꯥꯃꯤꯟꯅꯔꯤꯕ ꯐꯨꯔꯞ ꯀꯌꯥꯅꯁꯨ ꯃꯁꯥ ꯃꯁꯥꯒꯤ ꯂꯣꯟꯁꯤꯡ ꯉꯥꯡꯗꯨꯅ ꯃꯁꯥꯒꯤ ꯂꯣꯟꯕꯨ ꯌꯣꯛꯈꯠꯅꯕ ꯍꯣꯠꯅꯖꯩ ꯑꯃꯗꯤ ꯐꯨꯔꯨꯞꯁꯤꯡ ꯑꯁꯤꯒꯤ ꯃꯔꯛꯇ ꯀꯔꯤꯒꯨꯝꯕ ꯃꯇꯝꯗ ꯄꯥꯎ ꯐꯥꯎꯅꯅꯕꯒꯤꯗꯃꯛ ꯃꯩꯇꯩ ꯑꯩꯈꯣꯏꯅ ꯁꯤꯖꯤꯟꯅꯔꯤꯕ ꯑꯩꯈꯣꯏꯒꯤ ꯂꯣꯟ ꯑꯁꯤꯁꯨ ꯄꯥꯎ ꯐꯥꯎꯅꯕꯗ ꯁꯤꯖꯤꯟꯅꯩ ꯑꯁꯨꯝꯅ ꯃꯈꯣꯏ ꯃꯁꯦꯜꯒꯤ ꯃꯔꯛ ꯄꯥꯎ ꯐꯥꯎꯅꯕꯗꯅ ꯃꯈꯣꯏꯒꯤ ꯂꯣꯟ ꯉꯥꯡꯗꯨꯅ ꯃꯁꯥꯒꯤ ꯃꯔꯣꯟꯕꯨ ꯌꯣꯛꯈꯠꯅꯕ ꯃꯇꯝ ꯄꯨꯝꯕꯗ ꯃꯈꯣꯏꯅ ꯍꯣꯠꯅꯔꯤ